ꯈꯣꯟꯊꯣꯛꯀꯤ ꯆꯣꯛꯊꯕ ꯅꯠꯇ꯭ꯔꯒ ꯈꯦꯕ ꯑꯁꯤ ꯊꯦꯡꯅꯅꯕꯒꯤꯗꯃꯛꯇ ꯑꯩꯅ ꯁꯣꯔ ꯁꯥꯟꯅꯖꯩ ꯑꯃꯁꯨꯡ ꯑꯁꯨꯃꯥꯏꯅ ꯈꯦꯕ ꯈꯣꯠꯄ ꯂꯩꯔꯒꯗꯤ ꯑꯈꯣꯏꯒꯤ ꯂꯥꯏꯠ ꯑꯣꯏꯅ ꯑꯌꯥꯡꯕ ꯇꯣꯟꯗ ꯏꯁꯩ ꯁꯛꯅꯕ ꯍꯣꯠꯅꯖꯕ ꯈꯣꯏꯒꯤ ꯌꯥꯝꯅ ꯋꯥꯡꯕ ꯁ꯭ꯀꯦꯜ ꯂꯧꯈꯠꯇꯕ ꯑꯗꯨꯃꯥꯏꯅ ꯍꯥꯏꯖꯒꯦ